ꯃꯅꯤꯄꯨꯔ ꯂꯣꯟ ꯑꯁꯤ ꯃꯦꯖꯔ ꯏꯟꯗꯤꯌꯟ ꯂꯦꯡꯒ꯭ꯋꯦꯁ ꯆꯍꯤ ꯂꯤꯁꯤꯡ ꯑꯅꯤꯒꯤ ꯃꯊꯛꯇ ꯂꯩꯔꯛꯂꯕ ꯂꯣꯟ ꯃꯈꯜ ꯑꯃꯅꯤ ꯃꯁꯥꯒꯤ ꯈꯣꯟꯊꯣꯛ ꯃꯌꯦꯛ ꯂꯩꯖꯕ ꯂꯣꯟ ꯃꯈꯜ ꯑꯃꯅꯤ ꯃꯅꯤꯄꯨꯔ ꯂꯦꯡꯒ꯭ꯋꯦꯁ ꯑꯁꯤ ꯑꯩꯈꯣꯏ ꯍꯥꯟꯅ ꯉꯥꯡꯅꯔꯝꯕ ꯂꯣꯟꯒ ꯍꯧꯖꯤꯛꯀ ꯍꯧꯖꯤꯛ ꯈꯔ ꯈꯦꯅꯕ ꯎꯕ ꯐꯪꯕ ꯈꯜꯂꯦꯅ ꯈꯟꯖꯩ ꯈꯨꯗꯝ ꯑꯣꯏꯅ ꯍꯥꯏꯔꯕꯗ ꯍꯤꯟꯗꯤ ꯍꯥꯞꯆꯤꯜꯂꯛꯄ ꯕꯦꯡꯒꯂꯤ ꯍꯥꯏꯅ ꯍꯥꯞꯆꯤꯜꯂꯛꯄꯁꯤꯗ ꯈꯨꯗꯝ ꯑꯣꯏꯅ ꯍꯥꯏꯔꯕꯗ ꯑꯩꯈꯣꯏ ꯃꯅꯤꯄꯨꯔꯗ ꯂꯣꯟꯗ ꯍꯤꯟꯗꯤ ꯆꯤꯅꯤ ꯍꯥꯏꯕꯗꯨ ꯍꯤꯟꯗꯤꯗꯁꯨ ꯑꯗꯨꯝ ꯆꯤꯅꯤ ꯍꯥꯏ ꯑꯁꯤ ꯎꯖꯕꯔ ꯈꯜꯂꯦꯅ ꯈꯜꯂꯦ